ꯑꯉꯥꯡ ꯄꯣꯛꯈ꯭ꯔꯕ ꯃꯇꯨꯡꯗ ꯅꯥꯕ ꯍꯥꯏꯕꯁꯤ ꯑꯗꯨꯝ ꯀꯟꯅ ꯅꯥꯕꯅꯤ ꯅꯨꯄꯤꯈꯣꯏ ꯍꯥꯏꯕꯁꯦ ꯑꯉꯥꯡ ꯄꯣꯛꯄꯁꯤꯅ ꯈ꯭ꯋꯥꯏꯗꯒꯤ ꯁꯦꯔꯤꯌꯁ ꯑꯣꯏꯕ ꯑꯃꯅꯤ ꯃꯈꯣꯏꯒꯤ ꯅꯨꯄꯤꯒꯤꯗꯃꯛꯇꯤ ꯑꯗꯨꯒꯤꯅ ꯃꯁꯤꯒꯤ ꯃꯇꯥꯡꯁꯤꯗ ꯌꯥꯝ ꯅꯔꯁꯈꯣꯏꯅ ꯃꯣꯏꯕꯨ ꯌꯥꯝ ꯀꯟꯅ ꯃꯇꯦꯡ ꯄꯥꯡꯕ ꯍꯥꯏꯕꯗ ꯃꯇꯦꯡ ꯄꯥꯡꯕꯤꯔꯒ ꯃꯣꯏꯕꯨ ꯀꯔꯝꯃꯥꯏꯅ ꯇꯧꯕ ꯀꯔꯝꯃꯥꯏꯅ ꯑꯅꯥꯕꯁꯤ ꯀꯔꯝꯃꯥꯏꯅ ꯐꯍꯟꯕ ꯑꯗꯨꯒ ꯑꯉꯥꯡꯁꯤ ꯄꯣꯛꯄ ꯃꯇꯨꯡꯗ ꯃꯣꯏꯒꯤ ꯅꯥꯕ ꯍꯥꯏꯕꯁꯤ ꯀꯔꯝꯃꯥꯏꯅ ꯈꯪꯕ ꯉꯝꯒꯗ꯭ꯔꯥ ꯍꯥꯏꯅ ꯃꯈꯣꯏꯅ ꯐꯖꯅ ꯁꯦꯕꯥ ꯇꯧꯕꯤꯔꯒ ꯇꯧꯕꯤꯕꯅꯤ ꯃꯈꯣꯏꯕꯨ ꯑꯗꯨꯒꯤ ꯑꯉꯥꯡꯁꯤ ꯐꯖꯅ ꯄꯣꯛꯄ ꯉꯝꯕ ꯅꯥꯕ ꯍꯥꯏꯕꯁꯤ ꯃꯣꯏꯅ ꯂꯣꯏꯁꯤꯟꯕ ꯉꯝꯕꯅꯤ ꯑꯗꯨꯒꯤꯅ ꯃꯣꯏꯕꯨ ꯐꯖꯅ ꯀꯦꯌꯔ ꯇꯧꯕꯤꯔꯒ ꯃꯣꯏꯁꯦ ꯁꯦ ꯐꯖꯅ ꯑꯩꯈꯣꯏꯅ ꯀꯦꯌꯔ ꯇꯧꯕꯤꯕ ꯍꯥꯏꯕꯇꯥꯔꯦ ꯑꯗꯨꯅꯤꯅ ꯑꯩꯈꯣꯏꯅ ꯃꯇꯝ ꯈꯨꯗꯤꯡꯗ ꯃꯈꯣꯏꯕꯨ ꯁꯞꯄ꯭ꯣꯔꯠꯇꯤꯞ ꯑꯣꯏꯅ ꯂꯩꯍꯟꯒꯗꯧꯕꯅꯦ ꯍꯥꯏꯕꯁꯦ ꯍꯥꯏꯅꯤꯡꯉꯤ